ꯑꯌꯣꯛꯄ ꯌꯦꯟ ꯉꯥꯅꯨꯗ ꯁꯣꯛꯍꯟꯕ ꯌꯦꯡꯕ ꯇꯣꯏꯅ ꯅꯥꯒꯟꯕ ꯂꯥꯏꯅꯥ ꯈꯔ ꯑꯗꯨꯗꯤ ꯄꯔꯥ ꯁꯤꯇꯤꯖꯟ ꯚꯥꯏꯔꯦꯜ ꯗꯤꯖꯤꯖꯦꯁ ꯐꯨꯜ ꯄꯣꯛꯁ ꯑꯦꯕꯤꯌꯦꯠ ꯏꯟꯀ꯭ꯂꯨꯖꯥ ꯏꯟꯐꯦꯛꯁꯟꯁ ꯕ꯭ꯔꯥꯎꯟ ꯀꯤꯇꯤꯁꯁꯤꯡ ꯑꯁꯤꯅꯤ ꯍꯥꯏꯔꯤꯕ ꯂꯥꯏꯅꯥꯁꯤꯡ ꯑꯁꯤ ꯊꯣꯛꯂꯤ ꯍꯟꯗꯨꯕ ꯄ꯭ꯔꯤꯕꯦꯟ ꯇꯧꯅꯕ ꯌꯦꯟ ꯉꯥꯅꯨꯁꯤꯡ ꯑꯗꯨ ꯃꯐꯝ ꯆꯥꯕꯗ ꯊꯝꯒꯅꯤ ꯃꯈꯣꯏꯒꯤ ꯂꯩꯐꯝꯗꯨ ꯀꯛꯅ ꯊꯝꯕꯤꯒꯅꯤ ꯃꯆꯤꯟꯖꯥꯛ ꯃꯕꯨꯛ ꯊꯟꯅ ꯄꯤꯖꯒꯅꯤ ꯂꯥꯏꯠꯁꯨ ꯊꯥꯕꯤꯒꯅꯤ ꯃꯈꯣꯏꯒꯤ ꯂꯩꯐꯝꯗ ꯑꯁꯨꯝꯅ ꯊꯝꯂꯕ ꯀꯤꯌꯥꯔ ꯂꯩꯔꯕꯗꯤ ꯃꯈꯣꯏ ꯃꯁꯥ ꯐꯅ ꯂꯩꯒꯅꯤ